ꯁ꯭ꯋꯥꯁ ꯚꯥꯔꯠ ꯑꯕꯤꯌꯥꯟ ꯍꯥꯏꯕꯁꯤ ꯏꯟꯗꯤꯌꯥ ꯁꯔꯀꯥꯔꯅ ꯁꯦꯝꯕ ꯏꯁꯀꯤꯝ ꯑꯃꯈꯛꯇꯅꯤ ꯃꯁꯤꯒꯤ ꯏꯁꯀꯤꯝ ꯑꯁꯤ ꯑꯩꯈꯣꯏꯒꯤ ꯃꯣꯠꯂꯤꯕ ꯑꯃꯣꯠ ꯑꯀꯥꯏ ꯃꯌꯥꯝꯁꯤꯡ ꯑꯁꯤꯕꯨ ꯅꯥꯟꯍꯟꯗꯨꯅ ꯂꯩꯔꯤꯕ ꯃꯌꯥꯝ ꯑꯁꯤ ꯂꯨꯅ ꯅꯥꯟꯅ ꯊꯝꯕꯒꯤ ꯏꯁꯀꯤꯝ ꯑꯃꯈꯛꯇꯅꯤ ꯃꯁꯤꯗ ꯑꯩꯈꯣꯏ ꯃꯅꯤꯄꯨꯔꯗꯁꯨ ꯃꯈꯣꯏꯅ ꯈꯤꯇꯪ ꯃꯤꯠꯌꯦꯡ ꯇꯥꯕꯤꯗꯨꯅ ꯁꯣꯁꯦꯜ ꯋꯥꯀꯔ ꯃꯌꯥꯝꯅ ꯇꯧꯔꯒ ꯃꯁꯤꯒꯤ ꯏꯁꯀꯤꯝꯁꯦ ꯇꯧꯗꯨꯅ ꯑꯩꯈꯣꯏꯒꯤ ꯃꯅꯤꯄꯨꯔꯗꯁꯨ ꯈꯔ ꯇꯧꯋꯤ ꯁꯣꯁꯦꯜ ꯑꯗꯨꯗꯨꯒ ꯑꯩꯈꯣꯏꯅ ꯇꯣꯉꯥꯟ ꯇꯣꯉꯥꯟꯕ ꯃꯤꯑꯣꯏ ꯀꯌꯥꯁꯤꯡꯅ ꯑꯩꯈꯣꯏꯒꯤ ꯀꯨꯝꯍꯩ ꯍꯔꯥꯎ ꯑꯃꯁꯨꯡ ꯑꯇꯣꯞꯄ ꯊꯧꯔꯝ ꯑꯃ ꯄꯥꯡꯊꯣꯛꯅꯤꯡꯕ ꯃꯇꯝꯗ ꯁꯣꯁꯦꯜ ꯋꯥꯛ ꯇꯧꯃꯤꯟꯅꯗꯨꯅ ꯑꯩꯈꯣꯏꯅ ꯂꯨꯅ ꯅꯥꯟꯅ ꯊꯝꯅꯕꯒꯤꯗꯃꯛꯇ ꯍꯣꯠꯅꯖꯩ ꯁꯣꯁꯦꯜ ꯋꯥꯀꯔ ꯀꯌꯥꯃꯔꯨꯝꯅꯁꯨ ꯆꯦꯟꯕꯤꯗꯨꯅ ꯁꯤꯒꯤ ꯁ꯭ꯋꯥꯁ ꯚꯥꯔꯠ ꯑꯕꯤꯌꯥꯟ ꯍꯥꯏꯔꯤꯕ ꯏꯁꯀꯤꯝ ꯑꯁꯤꯕꯨ ꯁꯨ ꯃꯈꯣꯏꯅ ꯇꯧꯔꯒ ꯑꯩꯈꯣꯏꯒꯤ ꯂꯨꯅ ꯅꯥꯟꯅꯕ ꯁꯦꯝꯕ ꯑꯃꯗ ꯌꯥꯝ ꯆꯥꯎꯔꯕ ꯃꯇꯦꯡ ꯑꯃ ꯑꯣꯏ ꯑꯗꯨꯕꯨ ꯍꯧꯖꯤꯛꯀꯤ ꯑꯣꯏꯅꯗꯤ ꯃꯅꯤꯄꯨꯔꯤ ꯑꯁꯤ ꯌꯥꯝꯅ ꯀꯥꯍꯦꯟꯅ ꯅꯥꯟꯕ ꯑꯗꯨ ꯑꯣꯏꯗꯦ ꯑꯗꯨꯕꯨ ꯑꯩꯈꯣꯏꯅ ꯃꯁꯤꯒꯤ ꯏꯁꯀꯤꯝ ꯑꯁꯤꯕꯨ ꯂꯧꯈꯠꯄꯤꯗꯨꯅ ꯑꯩꯈꯣꯏ ꯃꯌꯥꯝ ꯄꯨꯟꯅ ꯋꯥꯈꯜ ꯂꯤꯡꯖꯦꯜ ꯃꯥꯟꯅꯗꯨꯅ ꯑꯩꯈꯣꯏꯅ ꯁꯤꯒꯤ ꯂꯨ ꯅꯥꯟꯕ ꯍꯥꯏꯕ ꯑꯁꯤ ꯌꯣꯛꯈꯠꯂꯒ ꯐꯖꯅ ꯋꯥꯈꯜ ꯃꯥꯟꯅꯃꯤꯟꯅꯔꯕꯗꯤ ꯍꯦꯟꯅ ꯐꯕ ꯑꯃ ꯑꯣꯏꯒꯅꯤ